ꯚꯥꯔꯠꯇ ꯃꯤꯌꯥꯝꯅ ꯆꯠꯅꯔꯤꯕ ꯂꯥꯏꯐꯝ ꯃꯐꯝꯁꯤꯡ ꯍꯥꯏꯔꯒꯗꯤ ꯁ꯭ꯔꯤ ꯖꯒꯅꯥꯊ ꯇꯦꯝꯄꯜ ꯄꯨꯔꯤ ꯔꯅꯛꯄꯨꯔ ꯖꯦꯟ ꯇꯦꯝꯄꯜ ꯁ꯭ꯔꯤ ꯄ꯭ꯔꯦꯝꯀꯇꯁ꯭ꯋꯔꯁ꯭꯭ꯋꯥꯃꯤ ꯇꯦꯝꯄꯜ ꯁ꯭ꯔꯤ ꯀꯥꯁꯤ ꯕꯤꯁ꯭ꯋꯥꯅꯥꯊ ꯇꯦꯝꯄꯜ ꯗꯛꯁꯤꯅꯦꯁꯣꯔ ꯀꯥꯂꯤ ꯇꯦꯝꯄꯜ ꯃꯍꯥꯕꯇꯤ ꯇꯦꯝꯄꯜ ꯃꯀꯥ ꯃꯁꯖꯤꯠ ꯑꯣꯡꯀꯔꯦꯁꯣꯔ ꯖꯣꯇꯤꯔꯂꯤꯡꯒꯥ ꯁ꯭ꯔꯤ ꯀꯔꯅꯤꯃꯥꯇꯥ ꯇꯦꯝꯄꯜ ꯁ꯭ꯔꯤ ꯗ꯭ꯋꯥꯔꯤꯀꯥꯔꯇꯤꯁ ꯇꯦꯝꯄꯜ ꯃꯊꯨꯔꯥ ꯔꯝꯇꯦꯛ ꯙꯔꯃ ꯆꯀ꯭ꯔ ꯁꯦꯟꯇꯔ ꯒꯨꯔꯨꯗ꯭ꯋꯥꯔꯥ ꯇꯦꯟ ꯄꯥꯠꯁꯥꯍꯤ ꯁ꯭ꯔꯤꯅꯥꯇꯥꯁꯥꯍꯤꯞ ꯄꯟꯆꯀꯨꯂꯥ ꯆꯣꯈꯟꯗꯤꯖꯇꯨꯄꯥ ꯖꯃꯥ ꯃꯁꯖꯤꯠ ꯑꯒ꯭ꯔꯥ ꯁ꯭ꯔꯤ ꯑꯃꯔꯅꯥꯊ ꯀꯦꯞ ꯇꯦꯝꯄꯜ ꯃꯤꯅꯥꯛꯁꯤ ꯑꯃꯟ ꯇꯦꯝꯄꯜ ꯁꯣꯝꯅꯥꯊ ꯇꯦꯝꯄꯜ ꯁ꯭ꯔꯤ ꯄꯠꯃꯥꯕꯁ꯭ꯋꯥꯃꯤ ꯇꯦꯝꯄꯜ ꯁꯥꯏ ꯕꯥꯕꯥ ꯇꯦꯝꯄꯜ ꯃꯩꯂꯥꯄꯣꯔ ꯗꯔꯒꯥ ꯑꯖꯔꯠ ꯚꯜꯏꯁꯔꯥꯏꯟ ꯒꯨꯔꯨꯗ꯭ꯋꯥꯔꯥ ꯁ꯭ꯔꯤ ꯕꯪꯒꯂꯥ ꯁꯥꯍꯦꯞ ꯀꯦꯗꯔꯅꯥꯊ ꯇꯦꯝꯄꯜ ꯃꯥ ꯀꯃꯈ꯭ꯌꯥ ꯇꯦꯝꯄꯜ ꯂꯣꯇꯁ ꯇꯦꯝꯄꯜ ꯃꯥ ꯀꯥꯂꯦꯁꯣꯔ ꯖꯣꯇ꯭ꯔꯤꯂꯤꯡꯒꯥ ꯗꯃꯦ ꯃꯁꯖꯤꯠ ꯁ꯭ꯔꯤ ꯕꯗ꯭ꯔꯤꯅꯥꯊ ꯇꯦꯝꯄꯜ ꯕ꯭ꯔꯤꯂꯥ ꯃꯟꯗꯤꯔ ꯀꯂꯤꯘꯥꯠ ꯃꯟꯗꯤꯔ ꯁꯛꯇꯤ ꯄꯤꯊ ꯆꯤꯔꯥꯃꯟ ꯖꯃꯥ ꯃꯁꯖꯤꯠ ꯁꯦ ꯀꯦꯊꯤꯗ꯭ꯔꯦꯜ ꯍꯤꯖꯔꯣꯟꯀ ꯈꯟꯀꯥ ꯃꯣꯇꯤ ꯃꯁꯖꯤꯠ ꯄ꯭ꯔꯗꯦꯁꯤ ꯁꯩꯅꯥꯒꯣꯛ ꯑꯗꯨꯒ ꯃꯣꯏꯅ ꯆꯠꯂꯤꯕ ꯃꯐꯝꯁꯤ ꯃꯅꯨꯡꯗ ꯑꯃ ꯍꯥꯏꯔꯒꯗꯤ ꯖꯃꯥ ꯃꯁꯖꯤꯠꯁꯨ ꯖꯃꯥ ꯃꯁꯖꯤꯠꯇ ꯆꯠꯂꯤꯕ ꯑꯁꯤ ꯃꯌꯥꯝ ꯆꯠꯂꯤꯕ ꯑꯁꯤ ꯃꯥꯒꯤ ꯑꯅꯤꯡꯕ ꯃꯥꯒꯤ ꯃꯕꯨꯛꯅꯨꯡꯗ ꯂꯩꯕ ꯑꯅꯤꯡꯕ ꯑꯄꯥꯝꯕ ꯍꯥꯏꯕꯗꯨ ꯊꯨꯡꯅꯅꯕ ꯃꯥꯅ ꯅꯤꯡꯖꯔꯤꯕ ꯑꯜꯂꯥꯗꯨꯗ ꯍꯥꯏꯖꯔꯒ ꯐꯪꯅꯅꯕꯒꯤꯗꯃꯛꯇ ꯃꯗꯨꯒꯤ ꯑꯣꯏꯅ ꯃꯔꯨ ꯑꯣꯏꯅ ꯆꯠꯄꯅꯤ